ꯁꯥ ꯁꯟ ꯌꯣꯛꯄꯗ ꯁꯥꯁꯤꯡ ꯑꯁꯤꯕꯨ ꯁꯣꯛꯍꯟꯕ ꯌꯥꯝꯅ ꯇꯣꯏꯅ ꯅꯥꯒꯟꯕ ꯂꯩꯅꯥꯁꯤꯡ ꯑꯗꯨꯗꯤ ꯈꯣꯡ ꯑꯃꯁꯨꯡ ꯆꯤꯟꯒꯤ ꯂꯩꯅꯥꯁꯤꯡ ꯑꯃꯗꯤ ꯂꯣꯛ ꯊꯨꯡꯕ ꯑꯁꯤꯅꯆꯤꯡꯕꯅꯤ ꯑꯩꯈꯣꯏꯅ ꯁꯥ ꯁꯥꯟꯒꯤ ꯂꯩꯐꯝꯗꯨ ꯌꯥꯝꯅ ꯂꯨꯅ ꯅꯥꯟꯅ ꯊꯝꯕ ꯗ꯭ꯔꯀꯥꯔ ꯑꯣꯏ ꯑꯗꯨꯒ ꯃꯈꯣꯏꯕꯨ ꯃꯨꯟꯅ ꯁꯦꯟꯅꯕꯤꯒꯗꯕꯅꯤ ꯃꯅꯥꯛ ꯅꯛꯄꯗ ꯁꯥꯒꯤ ꯂꯥꯏꯌꯦꯡꯁꯪꯗ ꯄꯨꯕꯤꯗꯨꯅ ꯂꯥꯏꯌꯦꯡꯒꯥꯗꯕꯅꯤ ꯃꯔꯛ ꯃꯔꯛꯇ ꯆꯦꯛ ꯇꯧꯕꯤꯒꯅꯤ ꯇꯤꯀꯥ ꯊꯥꯗꯣꯛꯄꯤꯒꯗꯕꯅꯤ ꯑꯋꯥꯕ ꯊꯕꯛꯅ ꯆꯤꯡꯕꯗ ꯁꯦꯟꯅꯕꯤꯔꯣꯏꯗꯕꯅꯤ ꯃꯁꯤꯅ ꯁꯥ ꯁꯟꯒꯤ ꯑꯐꯕ ꯂꯩꯅꯥ ꯇꯤꯟꯅꯥ ꯂꯩꯇꯕ ꯃꯄꯥꯡꯒꯟ ꯀꯟꯕ ꯍꯥꯏꯕꯗꯨ ꯑꯣꯏꯗꯣꯔꯤꯕꯅꯤ